ꯑꯩꯅ ꯂꯥꯏꯔꯤꯛ ꯇꯝꯃꯛꯄ ꯃꯇꯝꯗ ꯌꯥꯝꯅ ꯅꯨꯡꯉꯥꯏꯔꯛꯑꯦ ꯑꯩ ꯏꯁꯥꯃꯛ ꯅꯁꯔꯤꯗꯒꯤ ꯀ꯭ꯂꯥꯁ ꯇꯨꯌꯦꯜꯐꯐꯥꯎ ꯂꯣꯏꯖꯔꯦ ꯇꯨꯌꯦꯜꯐꯀꯤ ꯑꯦꯛꯖꯥꯝ ꯅꯍꯥꯟꯈꯛꯇ ꯉꯥꯏꯔꯤ ꯂꯣꯏꯈ꯭ꯔꯤꯁꯤ ꯑꯗꯨꯁꯨ ꯌꯥꯝ ꯅꯨꯡꯉꯥꯏꯈꯤ ꯑꯩꯅ ꯅꯁꯔꯤꯗꯒꯤ ꯇꯨꯌꯦꯜꯐꯐꯥꯎ ꯇꯝꯃꯛꯄꯗ ꯅꯁꯔꯤꯗꯒꯤ ꯀ꯭ꯂꯥꯁ ꯁꯤꯛꯁ ꯐꯥꯎ

ꯑꯩꯈꯣꯏ ꯀ꯭ꯂꯥꯁ ꯇꯨꯌꯦꯜꯐꯀꯤ ꯃꯣꯅꯤꯇꯔ ꯑꯣꯏꯔꯛꯏ ꯃꯣꯅꯤꯇꯔ ꯑꯣꯏꯔꯛꯏ ꯑꯗꯨ ꯃꯣꯅꯤꯇꯔ ꯑꯣꯏꯕꯁꯤꯁꯨ ꯑꯔꯥꯏꯕ ꯊꯕꯛꯇꯤ ꯅꯠꯇꯃꯤꯅ ꯈꯔꯗꯤ ꯋꯥꯕ ꯈꯔ ꯅꯨꯡꯉꯥꯏꯕ ꯍꯥꯏꯕꯗꯣ ꯊꯦꯡꯅꯈꯔꯦ ꯑꯗꯨꯒꯤ ꯃꯇꯨꯡꯗ ꯀ꯭ꯂꯥꯁ ꯑꯩꯠꯇ ꯑꯩꯁꯦ ꯖꯦꯅꯦꯔꯦꯜ ꯀꯦꯞꯇꯦꯟ ꯑꯣꯏꯔꯛꯑꯦ ꯖꯦꯅꯦꯔꯦꯜ ꯀꯦꯞꯇꯦꯟ ꯑꯣꯏꯕꯗꯨꯗ ꯑꯦꯁꯦꯝꯕ꯭ꯂꯤ ꯑꯃꯗꯤ ꯀꯔꯤꯀꯔꯤꯗ ꯃꯥꯏ ꯌꯥꯎꯖꯈꯤ ꯃꯗꯨꯗ ꯑꯋꯥ ꯑꯅꯥ ꯃꯌꯥꯝ ꯅꯪꯈ꯭ꯔꯦ ꯑꯃꯁꯨꯡ ꯅꯨꯡꯉꯥꯏꯕꯁꯨ ꯈꯔ ꯑꯋꯥꯕꯁꯨ ꯈꯔ ꯑꯗꯨꯃꯥꯏꯅ ꯇꯧꯔꯒ ꯑꯗꯨꯝ ꯂꯣꯏꯁꯤꯟꯈ꯭ꯔꯦ ꯑꯩꯗꯤ ꯅꯨꯡꯉꯥꯏꯕ ꯍꯥꯏꯁꯤꯅ ꯇꯁꯦꯡꯅ ꯍꯥꯏꯔꯤꯕꯁꯤꯡꯗꯨ ꯊꯕꯛꯁꯤꯡꯗꯨ ꯑꯗꯨꯃꯥꯏꯅ ꯇꯧꯕ

ꯄ꯭ꯔꯤꯟꯁꯤꯄꯥꯜꯅ ꯀꯧꯕ ꯀꯧꯔꯛꯄ ꯃꯇꯝꯗ ꯆꯠꯄ ꯑꯃ ꯁꯤ ꯑꯃ ꯇꯧꯁꯦ ꯍꯥꯏꯕꯗ ꯑꯩꯁꯨ ꯌꯥꯎꯅ ꯑꯗꯨꯝ ꯈꯟꯅꯕ ꯑꯗꯨꯒ ꯌꯨꯔꯥꯏꯠ ꯄꯤꯕ ꯑꯗꯨꯒꯤ ꯃꯇꯨꯡꯗ ꯇꯤꯆꯔ ꯗꯦ ꯑꯃꯗꯤ ꯆꯤꯟꯗ꯭ꯔꯦꯟ ꯗꯦꯗꯥ ꯄꯥꯔꯇꯤꯁꯤꯄꯦꯠ ꯇꯧꯔꯛꯏ ꯃꯗꯨꯁꯨ ꯌꯥꯝ ꯅꯨꯡꯉꯥꯏ ꯍꯥꯏꯕꯁꯤꯃ ꯑꯩꯅ ꯂꯥꯏꯔꯤꯛ ꯇꯝꯅꯛꯄ ꯃꯇꯝꯗ ꯅꯨꯡꯉꯥꯏꯈꯤꯕꯅꯦ